ꯃꯅꯤꯄꯨꯔꯗ ꯄ꯭ꯔꯖꯥ ꯃꯌꯥꯝꯅ ꯐꯦꯁꯇꯤꯕꯦꯜ ꯁꯦꯂꯦꯕ꯭ꯔꯦꯠ ꯌꯥꯝꯅ ꯇꯧꯕꯁꯦ ꯀꯔꯤ ꯃꯔꯝꯒꯤꯅꯣ ꯍꯥꯏꯕꯗ ꯀꯥꯡꯂꯨꯞ ꯌꯥꯝꯕꯅꯤꯅ ꯑꯍꯥꯟꯕꯗ ꯅꯥꯒꯥ ꯂꯩꯔꯦ ꯅꯥꯒꯥꯅ ꯈ꯭ꯔꯤꯁꯇꯦꯟ ꯌꯥꯎꯔꯦ ꯃꯩꯇꯩ ꯂꯩꯔꯦ ꯃꯩꯇꯩꯅ ꯍꯤꯟꯗꯨ ꯌꯥꯎꯔꯦ ꯃꯨꯁꯂꯤꯝ ꯂꯩꯔꯦ ꯑꯗꯨꯒ ꯀꯨꯀꯤ ꯂꯩꯔꯦ ꯑꯁꯤ ꯃꯅꯨꯡꯁꯤꯗ ꯑꯃꯨꯛꯀ ꯈ꯭ꯔꯤꯁꯇꯦꯟ ꯍꯤꯟꯗꯨ ꯃꯨꯁꯂꯤꯝ ꯍꯥꯏꯅ ꯈꯥꯏꯗꯣꯛꯑꯦ ꯑꯗꯨ ꯃꯊꯛꯇ ꯑꯩꯈꯣꯏ ꯀꯔꯤ ꯃꯔꯝꯒꯤ ꯐꯦꯁꯇꯤꯕꯦꯜ ꯃꯌꯥꯝ ꯁꯦꯂꯦꯕ꯭ꯔꯦꯠ ꯇꯧꯕꯅꯣ ꯍꯥꯏꯕꯗ ꯀꯥꯡꯂꯨꯞꯁꯦ ꯌꯥꯝꯕꯅꯤꯅ ꯃꯣꯏ ꯃꯣꯏꯒꯤ ꯑꯥꯏꯗꯦꯟꯇꯤꯇꯤ ꯑꯦꯟꯁꯤꯌꯟ ꯇ꯭ꯔꯦꯗꯤꯁꯟ ꯑꯗꯨꯒꯨꯝꯕꯒꯤ ꯆꯠꯅꯕꯤꯒꯤ ꯃꯇꯨꯡ ꯏꯟꯅ ꯇꯧꯋꯦ